ꯑꯩꯒꯤ ꯂꯩꯀꯣꯜꯗ ꯊꯥꯔꯤꯕ ꯂꯩꯁꯤꯡ ꯑꯁꯤ ꯑꯩꯅ ꯕꯖꯥꯔꯗꯒꯤ ꯂꯧꯔꯒ ꯊꯥꯕꯁꯨ ꯌꯥꯎꯏ ꯏꯃꯥꯟꯅꯕꯤꯗꯒꯤ ꯂꯧꯔꯒ ꯊꯥꯕꯁꯨ ꯌꯥꯎꯏ ꯈꯣꯡꯖꯣꯝ ꯕꯖꯥꯔꯗꯒꯤ ꯊꯧꯕꯥꯜ ꯕꯖꯥꯔꯗꯒꯤꯁꯨ ꯂꯧꯔꯒ ꯊꯥꯕ ꯌꯥꯎꯏ ꯑꯗꯨꯒ ꯒꯝꯂꯥ ꯌꯥꯎꯕ ꯑꯗꯨꯅ ꯂꯨꯄꯥ ꯆꯃꯉꯥ ꯄꯤ ꯌꯥꯎꯗꯕ ꯑꯗꯨꯅ ꯂꯨꯄꯥ ꯆꯍꯨꯝ ꯄꯤ ꯑꯗꯨ ꯅꯠꯇꯕ ꯑꯗꯨꯁꯨ ꯑꯩꯒꯤ ꯏꯃꯥꯟꯅꯕꯤ ꯑꯃ ꯁꯣꯔꯥꯗ ꯂꯩ ꯃꯥꯉꯣꯟꯗꯒꯤꯁꯨ ꯑꯩꯅ ꯍꯩ ꯂꯩ ꯈꯔ ꯄꯨꯔꯛꯏ ꯃꯈꯣꯏꯒꯤꯗꯤ ꯌꯥꯝꯅ ꯐꯖꯅ ꯃꯔꯥꯡ ꯀꯥꯏꯅ ꯍꯧꯏ ꯑꯗꯨꯗꯒꯤ ꯄꯨꯔꯛꯂꯒꯁꯨ ꯑꯩꯅꯁꯨ ꯊꯥꯏ ꯑꯗꯨ ꯅꯠꯇꯕꯁꯨ ꯑꯩꯅ ꯑꯌꯥꯝꯕꯅ ꯕꯖꯥꯔꯗꯒꯤ ꯂꯩꯔꯒ ꯊꯥꯏ ꯊꯥꯔꯤꯕ ꯍꯩ ꯂꯩꯁꯤꯡ ꯑꯗꯨ ꯐꯖꯅ ꯍꯧꯖꯤꯛꯇꯤ ꯐꯔꯦ ꯑꯩꯅ ꯁꯦꯝꯕꯤꯕꯗꯒꯤ ꯑꯗꯨꯕꯨ ꯏꯃꯥꯟꯅꯕꯤꯁꯤꯡ ꯑꯇꯩꯗꯒꯤꯁꯨ ꯂꯧꯔꯨ ꯂꯥꯛꯑꯣꯅ ꯍꯥꯏ ꯑꯗꯨꯕꯨ ꯑꯩ ꯍꯧꯖꯤꯛꯃꯛꯀꯤꯗꯤ ꯆꯠꯇ꯭ꯔꯤ ꯃꯇꯝ ꯈ꯭ꯔ ꯂꯩꯔꯒ ꯍꯩ ꯂꯩ ꯑꯗꯨ ꯂꯧꯕ ꯆꯠꯀꯅꯤ ꯑꯗꯨꯒ ꯃꯇꯨꯡ ꯇꯥꯕ ꯑꯗꯨꯗꯁꯨ ꯐꯖꯅ ꯍꯩ ꯂꯩ ꯁꯦꯝꯒꯠꯀꯦ ꯍꯥꯏꯅ ꯈꯜꯂꯤ ꯃꯌꯥꯝꯅꯁꯨ ꯑꯩꯒꯤ ꯂꯩꯁꯤꯡ ꯑꯁꯤ ꯐꯖꯩ ꯍꯥꯏꯅ ꯌꯦꯡꯕ ꯂꯥꯛꯄꯁꯨ ꯃꯌꯥꯝ ꯑꯃꯅꯤ ꯑꯗꯨꯕꯨ ꯑꯩꯅ ꯊꯥꯖꯔꯤꯕ ꯍꯩ ꯂꯩ ꯑꯁꯤꯗꯤ ꯏꯃꯥꯟꯅꯕꯤ ꯑꯃꯗꯤ ꯑꯩꯒꯤ ꯏꯃꯥꯟꯅꯕꯁꯤꯡꯅ ꯄꯤꯕꯤꯔꯛꯄ ꯍꯩ ꯂꯩꯅꯤ ꯑꯗꯨꯒꯤ ꯃꯇꯨꯡꯗ ꯕꯖꯥꯔꯗꯒꯤ ꯂꯩꯕ ꯉꯥꯛꯇꯅꯤ